ꯁꯥꯟꯅꯕ ꯈꯣꯠꯄꯒꯤ ꯈ꯭ꯋꯥꯏꯗꯩ ꯅꯨꯡꯉꯥꯏꯕ ꯄꯥꯎ ꯑꯃꯗꯤ ꯑꯩꯈꯣꯏꯅ ꯁꯥꯟꯅꯕꯁꯦ ꯅꯤꯎꯁ ꯇꯥꯅꯤꯡꯉꯗꯤ ꯈꯕꯔꯒꯨꯝꯕꯗ ꯅꯤꯎꯁꯀꯨꯝꯕꯗ ꯁ꯭ꯄꯣꯔꯠ ꯇꯤ ꯕꯤ ꯁ꯭ꯄꯣꯔꯠ ꯇꯤꯕꯤꯒꯨꯝꯕꯗꯒꯤ ꯃꯌꯥꯝ ꯌꯦꯡꯕꯁꯨ ꯌꯥꯏ ꯑꯗꯨꯒ ꯁꯥꯟꯅꯕ ꯍꯥꯏꯕꯁꯤꯁꯨ ꯅꯨꯡꯉꯥꯏꯕ ꯑꯃꯅꯤ ꯁꯥꯟꯅꯕ ꯍꯥꯏꯕꯁꯤꯁꯨ ꯀꯥꯟꯅꯕ ꯂꯥꯛꯄꯅꯤ ꯏꯁꯥꯃꯛꯁꯨ ꯁꯥꯟꯅꯩ ꯏꯁꯥꯃꯛꯁꯨ ꯕꯣꯜ ꯁꯥꯟꯅꯩ ꯕꯣꯜꯁꯦ ꯕꯣꯜꯁꯦ ꯁꯥꯟꯅꯕ ꯍꯥꯏꯕꯁꯤ ꯆꯦꯝꯄꯤꯌꯟꯁ ꯋꯥꯔꯜ ꯀꯞ ꯋꯥꯔꯜ ꯀꯞ ꯍꯥꯏꯔꯛꯄꯗ ꯋꯥꯔꯜ ꯀꯞꯁꯨ ꯑꯣꯔ ꯔꯣꯅꯥꯜꯗꯣ ꯈꯣꯏ ꯃꯦꯁꯤ ꯈꯣꯏ ꯅꯦꯃꯥꯔ ꯑꯩꯈꯣꯏ ꯁ꯭ꯇꯦꯠ ꯄ꯭ꯂꯦꯌꯥꯔꯒꯤ ꯃꯌꯥꯝ ꯁ꯭ꯇꯦꯠ ꯄ꯭ꯂꯦꯌꯥꯔ ꯄ꯭ꯔꯣꯐꯦꯁꯟꯅꯦꯜ ꯄ꯭ꯂꯦꯌꯥꯔ ꯑꯩꯈꯣꯏ ꯃꯌꯥꯝ ꯃꯤꯅ ꯉꯝꯃꯣꯏꯗꯕꯅꯤꯅ ꯃꯣꯏꯃꯨꯛ ꯁꯥꯟꯅꯕ ꯉꯝꯃꯣꯏꯗꯕ ꯄ꯭ꯂꯦꯌꯔꯁ ꯃꯌꯥꯝꯁꯨ ꯁꯥꯟꯅꯩ ꯋꯥꯔꯜ ꯀꯞ ꯍꯥꯏꯕꯁꯤꯗꯤ ꯁ꯭ꯄꯣꯔꯠ ꯍꯥꯏꯕꯁꯤꯗꯤ ꯑꯩꯈꯣꯏ ꯄꯥꯈꯪꯒꯤꯗꯗꯤ ꯌꯥꯝ ꯀꯥꯟꯅꯕ ꯂꯩ ꯕꯣꯜ ꯍꯣꯛꯀꯤꯁ ꯀ꯭ꯔꯨꯀꯦꯠ ꯇꯦꯅꯤꯁ ꯏꯟꯗꯣꯔ ꯒꯦꯝ ꯑꯥꯎꯠꯗꯣꯔ ꯒꯦꯝꯒꯨꯝꯕ ꯃꯌꯥꯝ ꯂꯩ ꯑꯗꯨ ꯁ꯭ꯄꯣꯔꯠ ꯍꯥꯏꯕꯁꯤ ꯌꯥꯝ ꯀꯥꯟꯅꯕ ꯂꯩ ꯑꯗꯨꯒ ꯐꯨꯠꯕꯣꯜ ꯍꯥꯏꯕ ꯃꯁꯤꯁꯨ ꯀꯥꯟꯅꯕ ꯅꯨꯄꯤꯒꯤ ꯍꯥꯏꯔꯁꯨ ꯁ꯭ꯄꯣꯔꯠꯇꯤ ꯃꯣꯏꯒꯤ ꯍꯛꯆꯥꯡ ꯀꯌꯥ ꯅꯨꯄꯤꯒꯤ ꯍꯦꯜꯠ ꯀꯤꯌꯔꯒꯨꯝꯕ ꯇꯧꯅꯕ ꯀꯔꯤ ꯀꯔꯥ ꯃꯌꯥꯝꯁꯨ ꯂꯩ ꯑꯗꯨꯅ ꯁ꯭ꯄꯣꯔꯠ ꯍꯥꯏꯕꯁꯤ ꯌꯥꯝ ꯀꯥꯟꯅꯕ ꯂꯩ ꯀꯥꯟꯅꯕꯁꯨ ꯂꯩ ꯅꯨꯡꯁꯨ ꯅꯨꯡꯉꯥꯏ ꯁ꯭ꯄꯣꯔꯠ ꯍꯥꯏꯕꯁꯦ ꯑꯗꯨꯒ ꯑꯃꯁꯨꯡ ꯑꯩꯈꯣꯏꯅ ꯋꯥꯔꯜ ꯀꯞꯀꯨꯝꯕ ꯌꯦꯡꯕ ꯆꯦꯝꯄꯤꯌꯟ ꯂꯤꯛꯀꯨꯝꯕ ꯌꯦꯡꯕꯗ ꯌꯥꯝ ꯅꯨꯡꯉꯥꯏꯅ ꯌꯦꯡꯏ ꯃꯔꯨꯞꯀ ꯌꯥꯝ ꯄꯨꯟꯗꯅ ꯁ꯭ꯄꯣꯔꯠ ꯍꯥꯏꯕꯁꯤ ꯌꯥꯝ ꯅꯨꯡꯉꯥꯏꯅ ꯌꯦꯡꯕꯁꯨ ꯌꯥꯝ ꯂꯩ ꯑꯗꯨꯒ ꯑꯩꯈꯣꯏꯅ ꯇꯧꯕꯁꯨ ꯌꯥꯝ ꯅꯨꯡꯉꯥꯏꯒꯗꯧꯕ ꯁ꯭ꯄꯣꯔꯠ ꯍꯥꯏꯕꯁꯨ ꯃꯌꯥꯝ ꯀꯌꯥꯝ ꯂꯩ ꯑꯗꯨꯒ ꯑꯗꯨꯒ ꯕꯣꯜ ꯍꯥꯏꯕꯁꯤ ꯇꯥꯕ ꯃꯇꯝꯗ ꯕꯣꯜ ꯍꯥꯏꯕꯁꯤꯁꯨ ꯃꯣꯏꯒꯤ ꯇꯤꯝ ꯇꯤꯝꯒꯤ ꯑꯐ ꯑꯐꯕ ꯃꯤ ꯃꯌꯥꯝ ꯂꯩ ꯑꯗꯨꯅꯤꯅ ꯁ꯭ꯄꯣꯔꯠ ꯍꯥꯏꯕꯁꯤ ꯌꯥꯝ ꯅꯨꯡꯉꯥꯏꯅ ꯌꯥꯝ ꯅꯨꯡꯉꯥꯏꯅ ꯄꯥꯜꯂꯤ ꯌꯥꯝ ꯅꯨꯡꯉꯥꯏꯅ ꯂꯩ ꯁ꯭ꯄꯣꯔꯠ ꯍꯥꯏꯕꯁꯦ ꯁ꯭ꯄꯣꯔꯠ ꯍꯥꯏꯕꯁꯤ ꯅꯤꯎꯁꯀꯨꯝꯕ ꯇꯥꯒꯦ ꯍꯥꯏꯕ ꯃꯇꯝꯗ ꯅꯤꯎꯁꯀꯨꯝꯕꯗ ꯊꯤꯕꯗꯤ ꯐꯪꯉꯣꯏ ꯅꯤꯎꯁꯀꯨꯝꯕꯗ ꯆꯠꯂꯒ ꯑꯩꯈꯣꯏꯅ ꯌꯦꯡꯕ ꯐꯪꯖꯗ꯭ꯔꯕꯅꯤꯅ ꯑꯩꯈꯣꯏꯅ ꯇꯤꯕꯤꯗꯁꯨ ꯌꯥꯡꯕ ꯌꯥꯏ ꯅꯤꯎꯁꯄꯦꯄꯔꯗꯁꯨ ꯌꯦꯡꯕ ꯌꯥꯏ ꯐꯣꯟꯗꯁꯨ ꯌꯦꯡꯕ ꯌꯥꯏ ꯑꯦꯅꯤ ꯏꯟꯇꯔꯅꯦꯠꯇꯁꯨ ꯌꯦꯡꯕ ꯌꯥꯏ ꯅꯤꯎꯁꯀꯤ ꯄꯥꯎ ꯂꯧꯕ ꯌꯥꯏ ꯑꯗꯨꯅ ꯌꯥꯝ ꯅꯨꯡꯉꯥꯏꯅ ꯁ꯭ꯄꯣꯔꯠ ꯍꯥꯏꯕꯁꯤ ꯂꯩ ꯌꯥꯝ ꯅꯨꯡꯉꯥꯏꯅꯁꯨ ꯌꯦꯡꯌꯦ ꯑꯗꯨꯅꯤꯅꯦ ꯁ꯭ꯄꯣꯔꯠ ꯍꯥꯏꯕꯁꯦ ꯅꯨꯡꯉꯥꯏꯅ ꯇꯧꯕꯗꯣ ꯅꯨꯡꯉꯥꯏ ꯁ꯭ꯄꯣꯔꯠ ꯍꯥꯏꯕꯁꯦ ꯁꯥꯟꯅꯕ ꯃꯤ ꯈꯩꯒꯦ ꯍꯥꯏꯔꯗꯤ ꯌꯥꯝ ꯅꯨꯡꯉꯥꯏꯅ ꯁꯤꯜꯂꯤ ꯌꯥꯝ ꯅꯨꯡꯉꯥꯏꯅ ꯄꯥꯜꯂꯦ ꯁ꯭ꯄꯣꯔꯠ ꯍꯥꯏꯕꯁꯦ ꯌꯥꯝ ꯅꯨꯡꯉꯥꯏ ꯑꯗꯨꯅ ꯁ꯭ꯄꯣꯔꯠꯀꯤ ꯅꯤꯌꯁꯀꯨꯝꯕ ꯇꯥꯕ ꯁ꯭ꯄꯣꯔꯠꯀꯨꯝꯕ ꯁꯥꯟꯅꯕ ꯍꯥꯏꯕ ꯃꯇꯝꯗꯗꯤ ꯁ꯭ꯄꯣꯔꯠ ꯍꯥꯏꯕꯁꯦ ꯐ꯭ꯔꯦꯟꯁꯤꯞꯁꯨ ꯁꯦꯝꯃꯤ ꯑꯗꯨꯒ ꯀꯥꯟꯅꯕ ꯑꯩꯈꯣꯏꯒꯤ ꯍꯦꯜꯠ ꯑꯩꯈꯣꯏꯒꯤ ꯕꯣꯗꯤꯒꯤ ꯍꯦꯜꯠꯗꯁꯨ ꯃꯌꯥꯝ ꯄꯤ ꯑꯗꯨꯒ ꯁꯣꯁꯦꯜ ꯃꯦꯗꯤꯌꯥꯗꯁꯨ ꯇ꯭ꯋꯤꯇꯔꯗꯁꯨ ꯋꯥꯔꯜ ꯀꯞꯀꯤ ꯂꯣꯏ ꯏꯟꯁꯇꯥꯒ꯭ꯔꯥꯝꯗꯁꯨ ꯑꯦꯗꯦꯠꯀꯨꯝꯕ ꯅꯤꯎꯁꯀꯨꯝꯕ ꯄ꯭ꯂꯦꯌꯔꯁ ꯑꯐꯥꯎ ꯑꯐꯥꯎꯕ ꯃꯁꯛꯁꯨ ꯌꯦꯡꯕ ꯐꯪꯏ ꯅꯤꯎꯁꯇꯁꯨ ꯄ꯭ꯂꯦꯌꯔ ꯑꯃ ꯂꯩꯔꯁꯨ ꯄ꯭ꯂꯦꯌꯔꯁꯤ ꯍꯥꯏꯕꯁꯨ ꯌꯦꯡꯕ ꯐꯪꯏ ꯑꯗꯨꯒ ꯅꯤꯎꯁꯄꯦꯄꯔꯗꯁꯨ ꯑꯐ ꯑꯐꯕ ꯄꯥꯎꯗꯨ ꯁ꯭ꯄꯣꯔꯠꯀꯤ ꯄꯨꯔꯛꯄ ꯃꯌꯥꯝ ꯂꯩ ꯑꯗꯨꯒ ꯑꯗꯣꯝꯒꯤ ꯏꯟꯅꯕ ꯑꯩꯈꯣꯏꯒꯤ ꯀꯣꯁꯀꯤ ꯃꯈꯥꯗ ꯂꯩꯕꯁꯨ ꯐꯩ ꯁ꯭ꯄꯣꯔꯠ ꯍꯥꯏꯕꯁꯤ ꯅꯤꯎꯁꯀꯤꯗꯁꯨ ꯍꯧꯖꯤꯛꯇꯤ ꯁꯣꯁꯦꯜ ꯃꯦꯗꯤꯌꯥ ꯃꯇꯝꯅꯤꯅ ꯑꯩꯈꯣꯏꯅ ꯆꯠꯂꯒ ꯌꯦꯡꯕ ꯐꯪꯖꯗ꯭ꯔꯁꯨ ꯇꯤꯕꯤꯒꯨꯝꯕꯗ ꯅꯤꯎꯁꯀꯨꯝꯕꯗ ꯅꯤꯎꯁꯄꯦꯄꯔꯒꯨꯝꯕꯗ ꯄꯥꯎ ꯇꯥꯔꯗꯤ ꯏꯁꯥꯗꯁꯨ ꯅꯨꯡꯉꯥꯏꯕ ꯍꯥꯏꯕꯗꯨ ꯑꯃ ꯂꯩ ꯅꯨꯡꯁꯨ ꯅꯨꯡꯉꯥꯏ ꯁ꯭ꯄꯣꯔꯠ ꯍꯥꯏꯕꯁꯤ ꯑꯗꯨꯅ ꯁ꯭ꯄꯣꯔꯠꯁ ꯁꯥꯟꯅꯕ ꯍꯥꯏꯕꯁꯤꯗꯤ ꯌꯥꯝ ꯅꯨꯡꯉꯥꯏ ꯑꯗꯨꯒ ꯅꯤꯎꯁ ꯑꯩꯈꯣꯏꯒꯤ ꯀꯔꯤ ꯑꯩꯈꯣꯏꯅ ꯋꯥꯔꯜ ꯀꯞꯀꯨꯝꯕꯁꯤ ꯑꯥ ꯃꯣꯏꯒꯤ ꯃꯐꯝ ꯃꯐꯝꯗ ꯆꯠꯂꯒ ꯌꯦꯡꯕ ꯉꯝꯗ꯭ꯔꯁꯨ ꯑꯩꯈꯣꯏꯒꯤ ꯁ꯭ꯄꯣꯔꯠ ꯇꯤ ꯕꯤ ꯑꯩꯈꯣꯏꯒꯤ ꯑꯦꯞꯁ ꯑꯃ ꯑꯗꯨꯗ ꯃꯣꯏꯅ ꯄꯤꯕꯗꯨꯗ ꯑꯩꯈꯣꯏ ꯃꯌꯥꯝ ꯄꯨꯜꯂꯒ ꯌꯦꯡꯕ ꯀꯌꯥꯝ ꯅꯨꯡꯉꯥꯏꯅꯁꯨ ꯌꯦꯡꯕ ꯌꯥꯎꯏ ꯑꯗꯨꯅ ꯁ꯭ꯄꯣꯔꯠ ꯍꯥꯏꯕꯁꯤ ꯃꯦꯗꯤꯌꯥꯒꯤ ꯍꯥꯏꯔꯁꯤ ꯌꯥꯝ ꯅꯨꯡꯉꯥꯏ ꯑꯥ